ꯑꯩꯒꯤ ꯂꯩꯀꯣꯜꯗ ꯊꯥꯅꯕ ꯄꯥꯝꯕꯤꯁꯤꯡ ꯑꯁꯤ ꯑꯩꯅ ꯃꯅꯥꯛ ꯅꯛꯄ ꯐꯣꯔꯦꯁꯠ ꯗꯤꯄꯥꯔꯠꯃꯦꯟꯁꯤꯡꯗꯒꯤ ꯂꯧꯕꯁꯨ ꯌꯥꯎꯏ ꯑꯃꯗꯤ ꯂꯩꯀꯥꯏꯒꯤ ꯂꯩ ꯌꯥꯝꯅ ꯊꯥꯕ ꯏꯃꯨꯡꯁꯤꯡꯗꯒꯤ ꯂꯧꯔꯨꯕꯁꯨ ꯌꯥꯎꯏ ꯄꯥꯝꯕꯤꯁꯤꯡ ꯑꯗꯨ ꯑꯌꯥꯝꯕꯅ ꯐꯣꯔꯦꯁ ꯗꯤꯄꯥꯔꯠꯃꯦꯟꯗ ꯐꯪꯏ ꯐꯣꯔꯦꯁ ꯗꯤꯄꯥꯔꯠꯃꯦꯟꯗ ꯐꯪꯂꯤꯕ ꯄꯥꯝꯕꯤꯁꯤꯡ ꯑꯁꯤ ꯃꯈꯜ ꯃꯊꯦꯜ ꯂꯣꯏꯅ ꯁꯨꯔꯦ ꯑꯩꯅ ꯍꯦꯛ ꯄꯥꯝꯕ ꯃꯈꯩ ꯐꯪꯉꯤ ꯍꯥꯏꯕ ꯌꯥꯏ ꯃꯁꯤꯗ ꯐꯪꯂꯤꯕꯁꯤꯡ ꯑꯁꯤꯗꯤ ꯑꯩꯅ ꯍꯦꯟꯅ ꯄꯥꯝꯖꯅ ꯈꯟꯕꯗꯤ ꯍꯩ ꯍꯩ ꯍꯩ ꯆꯥꯔꯥ ꯑꯃꯗꯤ ꯂꯩ ꯆꯥꯔꯥꯁꯤꯡ ꯑꯁꯤꯅ ꯍꯦꯟꯅ ꯄꯥꯝꯖꯅ ꯈꯜ ꯈꯜꯂꯤ